ꯑꯍꯥꯟꯕꯗ ꯃꯣꯍꯃꯠ ꯔꯖꯥꯎꯗꯤꯟ ꯑꯅꯤ ꯁꯨꯕꯗ ꯃꯣꯍꯃꯠ ꯅꯨꯔ ꯃꯣꯍꯃꯠ ꯑꯍꯨꯝ ꯁꯨꯕꯗ ꯃꯣꯍꯃꯠ ꯖꯔꯀꯤꯔ ꯃꯔꯤ ꯁꯨꯕꯗ ꯃꯣꯍꯃꯠ ꯔꯥꯄꯤꯛ ꯃꯉꯥ ꯁꯨꯕ ꯃꯣꯍꯃꯠ ꯅꯋꯥꯁ